ꯑꯩꯒꯤ ꯄꯨꯟꯁꯤꯒꯤ ꯄꯥꯟꯗꯝꯅꯤ ꯀꯦꯕꯤꯟ ꯀ꯭ꯔꯨ ꯑꯣꯏꯕ ꯑꯩꯅ ꯊꯥꯏꯅ ꯑꯉꯥꯡ ꯑꯣꯏꯔꯤꯉꯩꯗꯒꯤꯁꯨ ꯑꯗꯨꯝ ꯄꯥꯝꯃꯒ ꯂꯥꯛꯆꯩ ꯑꯗꯨꯒ ꯑꯩꯅ ꯃꯣꯏꯗꯒꯤ ꯈ꯭ꯋꯥꯏꯗꯒꯤ ꯄꯥꯝꯕꯗꯤ ꯃꯣꯏꯒꯤ ꯗ꯭ꯔꯦꯁꯤꯡ ꯏꯁꯇꯥꯏꯜ ꯑꯃꯗꯤ ꯃꯣꯏꯒꯤ ꯏꯁꯃꯥꯔꯠ ꯑꯣꯏꯕ ꯑꯗꯨꯗꯒꯤꯗꯤ ꯃꯣꯏꯒꯤ ꯂꯝ ꯀꯣꯏꯕ ꯇ꯭ꯔꯥꯕꯦꯜ ꯇꯧꯕ ꯑꯗꯨ ꯌꯥꯝꯅ ꯄꯥꯝꯖꯩ ꯑꯗꯨꯒ ꯃꯣꯏꯒꯤ ꯀꯟꯐꯤꯗꯦꯟ ꯑꯃꯗꯤ ꯃꯌꯥꯝꯒꯤ ꯁꯦꯕꯥ ꯇꯧꯕꯤꯕ ꯑꯗꯨꯒꯨꯝꯕꯗꯣ ꯑꯩ ꯌꯥꯝ ꯄꯥꯝꯖꯩ ꯑꯗꯨꯅ ꯀꯦꯕꯤꯟ ꯀ꯭ꯔꯨ ꯑꯁꯤ ꯑꯩꯒꯤ ꯄꯨꯟꯁꯤꯒꯤ ꯄꯥꯟꯗꯝꯅꯦ ꯑꯣꯏꯅ ꯂꯧꯖꯩ